ꯑꯉꯥꯡꯁꯤꯡꯅ ꯃꯈꯣꯏꯒꯤ ꯑꯍꯥꯡꯕ ꯃꯇꯝꯁꯤꯗ ꯃꯈꯣꯏꯁꯦ ꯑꯌꯥꯝꯕ ꯁꯨꯝꯍꯥꯏꯅ ꯔꯥꯏꯝꯁ ꯀꯨꯝꯕ ꯌꯦꯡꯕ ꯑꯗꯨꯒ ꯃꯄꯥꯟ ꯊꯣꯛꯂꯒ ꯁꯥꯟꯅꯕ ꯁꯥꯟꯅꯕ ꯁꯨꯝꯍꯥꯏꯅ ꯇꯧꯋꯦ ꯃꯈꯣꯏꯒꯤ ꯏꯟꯇꯔꯇꯦꯟꯁꯦ ꯁꯨꯃꯥꯏꯅ ꯇꯧꯋꯦ ꯑꯗꯨꯒ ꯄꯨꯔꯥ ꯐ꯭ꯔꯤ ꯇꯥꯏꯃꯤꯡꯒꯨꯝꯕꯗꯗꯤ ꯑꯗꯨꯝ ꯏꯟꯇꯔꯇꯦꯟ ꯄꯥꯔꯛꯇꯒꯨꯝꯕ ꯆꯠꯂꯒ ꯁꯨꯃꯥꯏꯅ ꯁꯥꯟꯅꯕ ꯈꯣꯠꯅꯕꯁꯦ ꯃꯣꯏ ꯑꯗꯨꯝ ꯇꯧꯋꯦ